ꯑꯩꯅ ꯈꯋꯥꯏꯗꯒꯤ ꯆꯠꯄ ꯄꯥꯝꯕ ꯃꯐꯝꯗꯤ ꯁꯥꯎꯗꯤ ꯑꯔꯥꯕꯤꯌꯥꯗꯅꯤ ꯑꯩꯅ ꯃꯐꯝ ꯑꯁꯤꯗ ꯆꯠꯅꯤꯡꯂꯤꯕꯒꯤ ꯃꯔꯝꯗꯤ ꯍꯁꯀꯤꯅꯤ ꯍꯁ ꯑꯁꯤ ꯑꯩꯈꯣꯏ ꯃꯨꯁꯜꯃꯥꯟ ꯑꯃ ꯑꯣꯏꯔꯕꯗꯤ ꯇꯧꯗꯕ ꯌꯥꯗ꯭ꯔꯕꯥ ꯃꯊꯧꯗꯥꯡ ꯑꯃꯅꯤ ꯄꯩꯁꯥꯕꯨ ꯄꯥꯏꯔꯕꯗꯤ ꯍꯁ ꯑꯁꯤ ꯆꯠꯇꯕ ꯌꯥꯗꯦ ꯑꯗꯨꯕꯨ ꯍꯧꯖꯤꯛ ꯍꯧꯖꯤꯛꯀꯤ ꯑꯣꯏꯅꯗꯤ ꯄꯩꯁꯥ ꯅꯨꯡꯁꯥꯒꯤ ꯈꯔ ꯈꯨꯗꯣꯡꯊꯤꯕ ꯑꯣꯏꯕꯅ ꯍꯁ ꯑꯁꯤ ꯆꯠꯅꯤꯡꯂꯕꯁꯨ ꯆꯠꯄ ꯐꯪꯗ꯭ꯔꯦ ꯑꯗꯨꯕꯨ ꯅꯦꯠꯇꯤ ꯇꯧꯔꯤ ꯅꯣꯡꯃ ꯅꯠꯇ꯭ꯔꯒ ꯅꯣꯡꯃꯗꯤ ꯆꯠꯀꯦ ꯍꯥꯏꯅ ꯆꯠꯂꯕ ꯃꯇꯨꯡꯗ ꯇꯧꯕꯥ ꯇꯧꯒꯦ ꯈꯜꯂꯤ ꯇꯧꯁꯨ ꯇꯧꯒꯅꯤ ꯑꯩꯅ ꯑꯩꯅ ꯀꯜꯂꯤꯉꯩ ꯃꯇꯝꯗ ꯅꯃꯥꯁ ꯁꯣꯟꯕ ꯉꯝꯈꯤꯗꯦ ꯉꯝꯗ꯭ꯔꯦ ꯉꯝꯗ꯭ꯔꯕꯅꯤꯅ ꯃꯐꯝ ꯑꯗꯨꯗ ꯆꯠꯂꯕ ꯃꯇꯨꯡꯗ ꯅꯃꯥꯁ ꯀꯌꯥꯒꯤ ꯒꯨꯅꯥꯁꯤꯡ ꯑꯗꯨ ꯀꯣꯛꯄꯤꯌꯣ ꯍꯥꯏꯅ ꯑꯂꯥꯒꯤ ꯃꯐꯝꯗ ꯅꯤꯖꯒꯦ ꯑꯩꯅ ꯀꯔꯤꯒꯨꯝꯕ ꯍꯁ ꯆꯠꯂꯕ ꯃꯇꯝꯗ ꯏꯊꯟꯇ ꯆꯠꯂꯣꯏ ꯑꯩꯒꯤ ꯏꯋꯥ ꯏꯄꯨꯔꯣꯏꯕꯒ ꯂꯣꯏꯅꯅ ꯆꯠꯀꯦ ꯈꯜꯂꯤ ꯑꯉꯥꯡ ꯅꯨꯄꯤ ꯆꯥꯎꯔꯕ ꯃꯇꯝꯗ ꯃꯈꯣꯏꯅ ꯃꯍꯨꯠ ꯁꯤꯜꯍꯧꯔꯒ ꯑꯩꯅ ꯏꯃꯥꯟ ꯃꯄꯨꯡ ꯐꯥꯅ ꯇꯧꯕ ꯉꯝꯕꯒꯤ ꯄꯥꯡꯒꯜ ꯄꯤꯅꯕꯤꯕ ꯑꯣꯏꯁꯅꯨ ꯍꯁ ꯑꯁꯤ ꯃꯈꯜ ꯀꯌꯥ ꯀꯌꯥꯒꯤ ꯃꯤ ꯂꯥꯛꯏ ꯃꯈꯣꯏꯁꯤꯡ ꯑꯗꯨꯁꯨ ꯂꯣꯏꯅ ꯒꯨꯅꯦꯒꯥꯔ ꯑꯃꯒ ꯂꯣꯏꯅꯅ ꯂꯥꯛꯏ ꯑꯂꯥꯒꯤ ꯃꯐꯝꯗ ꯆꯠꯂꯒ ꯒꯨꯅꯥꯁꯤꯡ ꯑꯗꯨ ꯀꯣꯛꯄꯤꯌꯣ ꯍꯥꯏꯅ ꯅꯤꯔꯕ ꯉꯥꯏꯍꯥꯛꯇꯅꯤ ꯃꯐꯝ ꯑꯗꯨꯗ ꯑꯩꯁꯨ ꯑꯃꯨꯛꯇꯪ ꯆꯠꯀꯦ ꯈꯜꯂꯤ